ꯃꯅꯤꯄꯨꯔ ꯔꯥꯏꯖ꯭ꯌꯗ ꯃꯅꯤꯄꯨꯔꯤꯒꯤ ꯂꯣꯟ ꯑꯁꯦ ꯑꯗꯨꯛꯀꯤ ꯃꯇꯤꯛ ꯃꯔꯨ ꯑꯣꯏꯕ ꯇꯠꯅ ꯊꯥꯅ ꯌꯥꯗ꯭ꯔꯕ ꯃꯩꯇꯩ ꯃꯌꯦꯛ ꯁꯤꯅ ꯑꯣꯏꯔꯤ ꯑꯩꯈꯣꯏꯅ ꯂꯣꯟ ꯑꯃꯕꯨ ꯍꯧꯔꯛꯐꯝ ꯑꯃꯗꯤ ꯀꯗꯥꯏꯗꯒꯤ ꯀꯔꯤꯗꯒꯤ ꯍꯧꯔꯛꯄ ꯀꯔꯤꯗꯒꯤ ꯆꯠꯅꯕ ꯍꯧꯔꯛꯄ ꯍꯥꯏꯕꯁꯤꯅ ꯂꯣꯟ ꯍꯥꯏꯕꯁꯤꯅ ꯇꯥꯛꯏ ꯑꯩꯈꯣꯏꯅ ꯀꯅꯥꯒꯨꯝꯕ ꯃꯤꯁꯛ ꯑꯃ ꯑꯩꯒꯤ ꯏꯔꯝꯗꯝ ꯑꯁꯤꯗ ꯂꯥꯛꯄ ꯃꯇꯝꯗ ꯑꯩꯒꯤ ꯂꯣꯟ ꯑꯁꯤꯅ ꯑꯩꯒꯤ ꯏꯌꯦꯛ ꯑꯁꯤꯅ ꯂꯝꯗꯝ ꯑꯁꯤꯒꯤ ꯐꯖꯔꯕ ꯀꯜꯆꯔ ꯀꯌꯥꯕꯨꯁꯨ ꯂꯣꯟ ꯍꯥꯏꯔꯤꯕ ꯃꯩꯇꯩ ꯃꯌꯦꯛ ꯑꯁꯤꯅ ꯃꯅꯤꯄꯨꯔꯤ ꯂꯣꯟ ꯑꯁꯤꯅ ꯑꯗꯨꯛꯀꯤ ꯃꯇꯤꯛ ꯁꯛ ꯇꯥꯛꯄꯗ ꯊꯧꯗꯥꯡ ꯂꯧꯋꯤ